ꯃꯅꯤꯄꯨꯔꯗ ꯇ꯭ꯔꯤꯞ ꯆꯠꯄꯁꯦ ꯅꯨꯡꯉꯥꯏ ꯅꯨꯡꯉꯥꯏꯕ ꯍꯥꯏꯕꯁꯦ ꯃꯐꯝ ꯃꯐꯝ ꯑꯇꯣꯞꯄꯗ ꯂꯩꯔꯣꯏꯗꯕ ꯃꯌꯥꯝ ꯊꯦꯡꯅꯩ ꯑꯃꯔꯣꯝꯗ ꯍꯥꯏꯔꯗꯤ ꯁꯤꯔꯣꯏ ꯂꯤꯂꯤ ꯍꯥꯏꯕꯁꯦ ꯃꯐꯝ ꯑꯇꯣꯞꯄꯁꯨ ꯐꯪꯗꯦ ꯃꯅꯤꯄꯨꯔꯗ ꯉꯥꯛꯇ ꯐꯪꯏ ꯀꯪꯂꯥ ꯍꯥꯏꯕꯁꯨ ꯃꯅꯤꯄꯨꯔꯗ ꯉꯥꯛꯇ ꯂꯩ ꯑꯗꯨꯒ ꯂꯣꯛꯇꯥꯛ ꯂꯣꯛꯇꯥꯛ ꯍꯥꯏꯕꯁꯨ ꯃꯅꯤꯄꯨꯔꯗ ꯉꯥꯛꯇꯅꯤ ꯑꯗꯨꯒ ꯑꯇꯣꯞ ꯑꯇꯣꯞꯄ ꯃꯈꯜ ꯃꯌꯥꯝ ꯂꯩ ꯃꯅꯤꯄꯨꯔꯗ ꯐꯪꯂꯣꯏꯗꯕ ꯆꯠꯂꯣꯏꯗꯕ ꯃꯐꯝꯁꯤ ꯀꯌꯥ ꯂꯩ ꯃꯐꯝ ꯁꯥꯊꯤꯕ ꯀꯌꯥꯁꯨ ꯂꯩ ꯃꯐꯝ ꯁꯥꯊꯤꯕ ꯍꯥꯏꯕꯁꯤꯅ ꯃꯅꯤꯄꯨꯔꯔꯣꯝꯗ ꯍꯥꯏꯗꯤ ꯆꯥꯟꯗꯦꯜ ꯗꯤꯁꯇ꯭ꯔꯤꯛ ꯍꯥꯏꯕꯁꯦ ꯇꯨꯔꯦꯟꯁꯦ ꯆꯥꯟꯗꯦꯜ ꯗꯤꯁꯇ꯭ꯔꯤꯛꯀꯤ ꯔꯤꯚꯔ ꯍꯥꯏꯕꯁꯦ ꯈꯔ ꯁꯥꯊꯤ ꯆꯞꯄꯤ ꯔꯤꯚꯔ ꯍꯥꯏꯕꯁꯦ ꯈꯔ ꯁꯥꯊꯤ ꯑꯗꯨꯒ ꯁꯨꯒꯨꯅꯨ ꯔꯣꯝꯁꯨ ꯁꯥꯊꯤ ꯃꯐꯝ ꯌꯧꯔꯣꯏꯗꯕ ꯌꯨꯅꯤꯀ꯭ꯌꯨ ꯍꯥꯏꯕ ꯃꯐꯝ ꯁꯥꯊꯤ ꯁꯥꯊꯤꯕ ꯀꯌꯥꯁꯨ ꯂꯩ ꯑꯗꯨ ꯃꯅꯤꯄꯨꯔꯗ ꯇ꯭ꯔꯤꯞ ꯍꯥꯏꯕꯁꯦ ꯅꯨꯡꯉꯥꯏ ꯇ꯭ꯔꯤꯞ ꯆꯠꯄ ꯌꯥꯝ ꯊꯦꯡꯅꯔꯣꯏꯗꯕ ꯃꯐꯝ ꯀꯌꯥ ꯅꯨꯡꯉꯥꯏꯕ ꯃꯐꯝ ꯀꯌꯥ ꯏꯪ ꯆꯤꯛꯄ ꯃꯐꯝ ꯀꯌꯥ ꯊꯦꯡꯅꯩ ꯅꯨꯡꯉꯥꯏ ꯑꯗꯨꯒ ꯋꯥꯇꯔꯐꯣꯜ ꯀ꯭ꯔꯤ ꯀꯔꯥꯁꯨ ꯑꯐ ꯐꯖꯕ ꯋꯥꯇꯦꯔꯐꯣꯜꯒꯨꯝꯕꯗꯁꯨ ꯃꯣꯏ ꯇ꯭ꯔꯤꯞꯀꯨꯝꯕ ꯆꯠꯂꯒ ꯂꯩꯅꯉꯥꯏ ꯇ꯭ꯔꯤꯞꯀꯤ ꯀꯦꯝꯄꯤꯡ ꯀꯦꯝꯒꯨꯝꯕ ꯂꯩꯅꯉꯥꯏ ꯀꯌꯥꯁꯨ ꯌꯥꯝ ꯇꯧꯏ ꯌꯥꯝ ꯅꯨꯡꯉꯥꯏ ꯃꯅꯤꯄꯨꯔ ꯇ꯭ꯔꯤꯞ ꯆꯠꯄ ꯍꯥꯏꯕꯁꯦ ꯍꯣꯏ ꯐꯠ ꯐꯠꯇꯕ ꯐꯠꯇꯕ ꯍꯥꯏꯕ ꯃꯐꯝꯁꯤꯗꯤ ꯀꯌꯥ ꯂꯩ ꯑꯗꯨꯕꯨ ꯐꯠ ꯐꯠꯇꯕ ꯃꯐꯝ ꯍꯥꯏꯕꯗꯤ ꯑꯩꯈꯣꯏꯁꯨ ꯈꯪꯕꯗꯤ ꯉꯝꯗꯦ ꯑꯗꯨꯕꯨ ꯍꯧꯖꯤꯛ ꯂꯣꯛꯇꯥꯛ ꯍꯥꯏꯕꯁꯦ ꯃꯐꯝ ꯌꯥꯝ ꯆꯥꯎꯏ ꯂꯧꯕꯨꯛꯇ ꯏꯁꯤꯡ ꯊꯥꯔꯒ ꯃꯤꯅ ꯁꯦꯝꯕ ꯂꯣꯛꯇꯥꯛꯅꯤ ꯏꯪꯅ ꯁꯤꯞꯅ ꯆꯠꯀꯗꯕꯅꯤ ꯑꯗꯨꯗ ꯆꯠꯂꯒ ꯉꯥ ꯀꯌꯥ ꯀꯌꯥ ꯉꯥꯁꯨ ꯌꯣꯛꯏ ꯃꯐꯝꯁꯨ ꯀꯌꯥ ꯐꯖꯩ ꯂꯧꯕꯨꯛꯁꯨ ꯃꯣꯏꯅ ꯁꯦꯝꯕ ꯀꯌꯥꯁꯨ ꯀꯌꯥꯝ ꯐꯖꯩ ꯑꯗꯨꯒ ꯅꯨꯡꯉꯥꯏꯁꯨ ꯅꯨꯡꯉꯥꯏ ꯑꯗꯨꯒ ꯀꯪꯂꯥ ꯃꯅꯨꯡꯗ ꯀꯣꯏꯕ ꯍꯥꯏꯕꯁꯨ ꯊꯥꯏꯅꯒꯤ ꯃꯤꯅ ꯎꯔꯣꯏꯗꯕ ꯀ꯭ꯔꯤ ꯀꯌꯥ ꯃꯌꯥꯝꯁꯨ ꯎꯏ ꯑꯩꯈꯣꯏꯅ ꯇꯝꯃꯛꯄ ꯂꯥꯏꯔꯤꯛꯇ ꯁꯣꯁꯦꯜ ꯁꯥꯏꯟꯁꯀꯨꯝꯕꯗ ꯌꯥꯎꯔꯛꯄ ꯀꯌꯥ ꯃꯐꯝꯁꯨ ꯎꯔꯛꯏ ꯑꯗꯨꯅ ꯅꯨꯡꯉꯥꯏ ꯀꯪꯂꯥ ꯍꯥꯏꯕꯁꯨ ꯑꯗꯨꯒ ꯁꯤꯔꯣꯏ ꯂꯤꯂꯤ ꯍꯥꯏꯕꯁꯨ ꯆꯤꯡꯗꯣꯟ ꯑꯅꯤ ꯑꯍꯨꯝ ꯂꯥꯜꯂꯒ ꯀꯥꯕꯅꯤ ꯀꯥꯕꯗ ꯌꯥꯝ ꯋꯥꯕ ꯁꯤꯔꯣꯏ ꯂꯤꯂꯤ ꯍꯥꯏꯕꯁꯨ ꯎꯔꯛꯄꯗꯗꯤ ꯑꯩꯈꯣꯏꯒꯤ ꯊꯃꯣꯏ ꯑꯩꯈꯣꯏꯒꯤ ꯃꯅꯨꯡꯗ ꯌꯥꯝ ꯅꯨꯡꯉꯥꯏꯕ ꯐꯥꯎꯖꯕ ꯑꯃ ꯀꯌꯥꯁꯨ ꯂꯩ ꯑꯗꯨꯒ ꯇ꯭ꯔꯦꯕꯦꯂꯤꯡ ꯍꯥꯏꯕ ꯂꯝꯕꯤ ꯀꯌꯥꯁꯨ ꯅꯨꯡꯉꯥꯏ ꯆꯠꯄ ꯈꯣꯠꯄꯗ ꯅꯨꯡꯁꯤꯠ ꯂꯝꯕꯤ ꯚ꯭ꯌꯨ ꯀꯌꯥꯁꯨ ꯌꯥꯝꯅ ꯅꯨꯡꯉꯥꯏ ꯏꯝꯐꯥꯜ ꯑꯦꯔꯤꯌꯥ ꯃꯅꯨꯡꯁꯤꯗ ꯌꯥꯝ ꯅꯨꯡꯉꯥꯏ ꯃꯅꯤꯄꯨꯔꯁꯦ ꯇ꯭ꯔꯦꯕꯦꯂꯤꯡ ꯍꯥꯏꯕꯁꯦ ꯌꯥꯝ ꯅꯨꯡꯉꯥꯏ ꯅꯨꯡꯉꯥꯏꯅꯁꯨ ꯇꯧꯏ ꯃꯅꯤꯄꯨꯔ ꯍꯥꯏꯕꯁꯦ ꯎꯔꯣꯏꯗꯕ ꯃꯐꯝꯁꯨ ꯀꯌꯥ ꯎꯏ ꯀꯥꯎꯔꯣꯏꯗꯕ ꯀꯌꯥꯁꯨ ꯂꯩ ꯑꯗꯨꯒ ꯅꯨꯡꯁꯨ ꯅꯨꯡꯉꯥꯏ ꯄꯥꯛ ꯖꯨ ꯖꯨꯗ ꯆꯠꯂꯁꯨ ꯎꯔꯣꯏꯗꯕ ꯁꯥ ꯀꯌꯥ ꯂꯩ ꯃꯅꯤꯄꯨꯔ ꯇ꯭ꯔꯤꯞ ꯌꯨꯅꯤꯀ꯭ꯌꯨꯁꯦ ꯅꯨꯡꯉꯥꯏ ꯍꯥꯏꯅ ꯈꯜꯂꯤ